ꯑꯩ ꯂꯝ ꯆꯠꯄ ꯁꯦ ꯌꯥꯝ ꯄꯥꯝꯃꯤ ꯂꯥꯏꯛ ꯃꯌꯥꯝꯒꯤ ꯈꯨꯆꯠꯇ ꯑꯗꯨꯝ ꯄ꯭ꯂꯦꯟ ꯇꯣꯡꯉ ꯆꯠꯄꯁꯦ ꯅꯠꯇꯕ ꯒꯥꯔꯤ ꯃꯆꯥꯗ ꯅꯣꯔꯠ ꯏꯁ ꯑꯗꯨꯝ ꯅꯥꯒꯥꯂꯦꯟ ꯑꯁꯥꯝ ꯁꯤꯜꯂꯣꯡ ꯑꯗꯨꯝ ꯄꯪꯊꯧꯗ ꯊꯧꯔꯒ ꯂꯩꯖꯕ ꯑꯗꯩ ꯈꯤꯇꯪ ꯍꯦꯟꯗꯣꯛꯈ꯭ꯔꯒ ꯈꯤꯇꯪ ꯂꯥꯟꯊꯣꯛꯈ꯭ꯔꯒꯅ ꯒꯥꯔꯤ ꯑꯆꯧꯕꯗ ꯑꯗꯨꯝ ꯄꯪꯆꯠ ꯆꯠꯄ ꯄꯥꯝꯖꯕ ꯃꯤ ꯃꯤ ꯑꯣꯏꯅ ꯇꯧꯋꯦ ꯑꯗꯨꯗ ꯑꯩꯅ ꯃꯦꯃꯣꯔꯤ ꯑꯃ ꯔꯤꯀꯣꯜ ꯇꯧꯔꯒꯗꯤ ꯁꯤꯗꯒꯤ ꯑꯌꯨꯛꯇꯒꯤ ꯏꯃꯥꯟꯅꯕꯅꯦ ꯑꯃ ꯏꯃꯥꯟꯅꯕ ꯑꯃꯅꯦ ꯑꯩꯅꯦ ꯒꯥꯔꯤ ꯃꯆꯥꯗ ꯑꯃꯣꯃꯣꯝ ꯇꯣꯡꯉ ꯑꯈꯣꯏꯒꯤ ꯁꯤꯜꯂꯣꯡ ꯃꯦꯘꯥꯂꯌꯥꯗ ꯆꯠꯂꯦ ꯃꯦꯘꯥꯂꯌꯥꯗ ꯆꯠꯄꯁꯦ ꯑꯩꯈꯣꯏ ꯑꯁꯥꯝ ꯐꯥꯎꯕꯁꯦ ꯅꯨꯡꯗꯥꯡ ꯇꯥꯈꯤꯕ ꯃꯥꯜꯂꯦ ꯑꯩꯈꯣꯏ ꯆ ꯂꯦꯜꯂꯒ ꯑꯗꯨꯝ ꯑꯗꯨꯃꯥꯏ ꯆꯠꯈꯤ ꯅꯨꯡꯗꯥꯡ ꯇꯥꯈꯤꯕ ꯍꯥꯏꯇꯥꯔꯦ ꯅꯨꯡꯗꯥꯡ ꯇꯥꯈꯤꯕꯁꯤꯗ ꯅꯦꯠꯋꯥꯛꯁꯨ ꯐꯣꯟꯒꯤ ꯅꯦꯠꯋꯥꯛꯁꯤꯁꯨ ꯐꯪꯈꯤꯗ꯭ꯔꯕ ꯊꯥꯎꯁꯤꯁꯨ ꯂꯣꯏꯊꯣꯛꯈ꯭ꯔꯕ ꯃꯊꯥ ꯌꯥꯝ ꯁꯥꯏ ꯑꯗꯨꯒꯤ ꯅꯨꯃꯤꯠꯇꯨ ꯑꯗꯨꯏ ꯃꯣꯃꯦꯟꯠꯇꯣ ꯍꯥꯏꯇꯥꯔꯦ ꯃꯊꯥ ꯌꯥꯝ ꯁꯥꯏ ꯑꯗꯩꯗꯤ ꯀꯣꯟꯅꯗꯤ ꯑꯗꯨꯗꯒꯤ ꯑꯦꯛꯁꯄꯔꯤꯌꯦꯟꯁ ꯇꯧꯔꯑꯒ ꯑꯦꯛꯁꯄꯔꯤꯌꯦꯟꯁ ꯇꯧꯔ ꯊꯥꯎꯒꯤ ꯀꯩꯅꯣ ꯃꯌꯥꯝ ꯑꯦꯛꯁꯄꯔꯤꯌꯦꯟꯁ ꯃꯌꯥꯝꯅ ꯑꯗꯨꯝ ꯆꯦꯛꯁꯟꯕ ꯆꯦꯛꯁꯟꯅ ꯆꯠꯄ ꯉꯃꯛꯑꯦ ꯍꯥꯏꯇꯥꯔꯦ